ꯍꯂꯣ ꯑꯣ ꯁꯤꯕꯨ ꯇꯥ ꯇꯃꯤꯖꯨꯔꯣ ꯑꯣ ꯑꯁꯤꯁꯤꯕꯨ ꯀꯩꯅꯣꯒꯤ ꯑꯩꯈꯣꯏꯒꯤ ꯅꯤꯡꯗꯝꯗꯥꯒꯤ ꯑꯌꯤꯡ ꯑꯁꯥꯒꯤ ꯑꯩꯈꯣꯏ ꯄꯣꯠ ꯆꯩ ꯀꯩꯀꯩ ꯑꯩꯈꯣꯏ ꯕ꯭ꯂꯥꯡꯀꯦꯠ ꯑꯗꯒꯤ ꯑꯉꯥꯡꯒꯤ ꯖꯦꯀꯦꯠ ꯀꯩꯀꯩ ꯌꯣꯟꯕ ꯀꯩꯅꯣ ꯍꯣꯜꯁꯦꯜ ꯇꯧꯕꯗꯨꯔꯣ ꯁꯤꯕꯣ ꯑꯣ ꯑꯗ ꯂꯣꯏ ꯐꯪꯒꯅꯤꯌꯦ ꯑꯣ ꯑꯗꯨ ꯉꯁꯥꯏꯒꯤ ꯀꯩꯅꯣꯗꯨꯅ ꯕ꯭ꯂꯥꯡꯀꯦꯠ ꯁꯤꯡꯒꯜꯗꯅ ꯀꯌꯥ ꯄꯤꯔꯤꯕ ꯑꯣ ꯃꯆꯥꯗ ꯍꯥꯟꯅ ꯍꯥꯏꯕꯤꯔꯛꯑꯣ ꯑꯣ ꯃꯆꯥ ꯁꯤꯡꯒꯜꯗ ꯍꯥꯟꯅ ꯍꯥꯏꯕꯤꯔꯛꯑꯣ ꯑꯣ ꯑꯗꯨ ꯃꯥꯏ ꯀ꯭ꯋꯥꯂꯤꯇꯤꯁꯤ ꯈꯥꯏꯕ꯭ꯔꯣ ꯈꯥꯏꯗꯕ꯭ꯔꯣ ꯅꯠꯇꯦ ꯃꯈꯟ ꯃꯈꯟ ꯃꯈꯟ ꯈꯥꯏꯕ꯭ꯔꯥꯗꯤ ꯑꯐꯕ ꯑꯗꯒꯤ ꯈꯔ ꯑꯥ ꯑꯥ ꯑꯥ ꯑꯗꯒꯤ ꯀꯩꯅꯣꯗꯤ ꯗꯕꯜꯗꯤ ꯐꯪꯕ꯭ꯔꯣ ꯑꯣ ꯍꯣꯏ ꯌꯥꯝ ꯅꯨꯡꯉꯥꯏꯖꯔꯦ ꯀꯩꯅꯣꯗꯤ ꯑꯉꯥꯡꯒꯤ ꯖꯦꯀꯦꯠꯀꯨꯝꯕ ꯑꯗꯒꯤ ꯑꯩꯈꯣꯏꯒꯤ ꯈꯣꯡꯒꯥꯎ ꯑꯊꯥꯕꯒꯨꯝꯕ ꯇ꯭ꯔꯦꯛ ꯄꯦꯟ ꯑꯗꯒꯤ ꯑꯉꯥꯡꯒꯤ ꯇ꯭ꯔꯦꯛ ꯄꯦꯟ ꯅꯨꯄꯤꯃꯆꯥ ꯀꯔꯥ ꯀꯔꯤ ꯂꯣꯏꯃꯛ ꯐꯪꯕ꯭ꯔꯣ ꯁꯤꯕꯣ ꯐꯪꯉꯦ ꯑꯣ ꯑꯣ ꯍꯥꯏꯕꯤꯔꯛꯑꯣ ꯍꯥꯏꯕꯤꯔꯛꯑꯣ ꯑꯧ ꯑꯥ ꯑꯥ ꯑꯥ ꯑꯣ ꯑꯣ ꯍꯣꯏ ꯍꯣꯏ ꯑꯗꯨ ꯑꯗꯒꯤ ꯀꯩꯅꯣꯗꯤ ꯃꯥꯒꯤ ꯗꯨꯀꯥꯟ ꯍꯥꯡꯕꯒꯤ ꯇꯥꯏꯃꯤꯡꯁꯤꯕꯨ ꯀꯔꯝ ꯀꯔꯝꯕ ꯃꯇꯝꯗ ꯍꯥꯡꯒꯦ ꯎꯝ ꯎꯝ ꯑꯣ ꯑꯗꯒꯤ ꯅꯨꯡꯗꯤꯟꯒꯤ ꯇꯥꯏꯃꯤꯡꯁꯤꯅ ꯀꯔꯝꯕ ꯃꯇꯝꯗ ꯍꯥꯡꯉꯤ ꯎꯝ ꯑꯣ ꯑꯗꯩꯀꯩꯅꯣꯗꯤ ꯃꯥꯒꯤ ꯍꯦꯛ ꯕꯖꯥꯔꯃꯛꯇꯗ ꯂꯩꯕ꯭ꯔꯣ ꯑꯗꯨꯒ ꯈꯔ ꯆꯪꯁꯤꯟꯕ꯭ꯔꯣ ꯆꯪꯁꯤꯟꯗꯕ꯭ꯔꯣ ꯗꯨꯀꯥꯟꯁꯤꯕꯣ ꯑꯣ ꯑꯗꯨ ꯍꯧꯖꯤꯛ ꯑꯩꯈꯣꯏꯒꯤ ꯇꯥꯗꯒꯤꯁꯤ ꯍꯦꯛ ꯁꯣꯔꯣꯛ ꯃꯄꯥꯟ ꯑꯣꯏꯗꯣꯏꯔꯥ ꯑꯗꯨꯒ ꯄꯣꯂꯛ ꯃꯅꯨꯡ ꯑꯣꯏꯒꯗ꯭ꯔꯥ ꯊꯤꯕꯗ ꯑꯗꯨꯝ ꯏꯂꯥꯏ ꯂꯥꯏꯅ ꯑꯗꯨꯝ ꯍꯦꯛ ꯐꯪꯕ꯭ꯔꯣ ꯑꯣ ꯍꯣꯏ ꯍꯣꯏ ꯌꯥꯝ ꯅꯨꯡꯉꯥꯏ ꯌꯥꯝ ꯅꯨꯡꯉꯥꯏ ꯂꯥꯛꯆꯕꯗ ꯑꯗꯨꯝ ꯀꯩꯅꯣ ꯇꯧꯒꯦ ꯑꯗꯨ ꯒꯥꯔꯤꯒꯤ ꯃꯇꯥꯡꯁꯤꯗꯤ ꯀꯃꯥꯏꯅ ꯇꯧꯒꯦ ꯂꯥꯛꯄꯗ ꯑꯦꯅꯤ ꯇꯥꯏꯝ ꯒꯥꯔꯤꯁꯦ ꯐꯪꯕ ꯈꯣꯠꯄ ꯂꯩꯕ꯭ꯔꯥ ꯑꯗꯨꯝ ꯎꯝ ꯑꯥ ꯑꯣ ꯑꯗꯒꯤ ꯑꯣ ꯀꯩꯅꯣꯝꯇꯒ ꯍꯪꯖꯍꯧꯒꯤꯒꯦ ꯕ꯭ꯂꯥꯡꯀꯦꯠꯇꯤ ꯀꯩꯅꯣ ꯇꯧꯔꯨꯔꯒ ꯑꯩꯅ ꯂꯧꯔꯨꯔꯒ ꯄꯥꯝꯗꯦꯅ ꯃꯆꯨꯒꯩꯁꯦ ꯍꯟꯕ ꯈꯣꯠꯄꯒꯤꯗꯤ ꯈꯨꯗꯣꯡꯆꯥꯕ ꯂꯩꯕ꯭ꯔꯣ ꯂꯩꯇꯕ꯭ꯔꯣ ꯑꯥ ꯑꯣ ꯑꯩ ꯑꯗꯨꯃꯗꯨ ꯍꯪꯖꯍꯧꯒꯦꯅ ꯀꯩꯅꯣ ꯇꯧꯕꯅꯤꯗ ꯑꯗꯨꯗꯨꯒꯤ ꯀꯩꯅꯣꯗꯤ ꯑꯩꯈꯣꯏꯒꯤ ꯁꯛꯁꯝꯗ ꯌꯦꯠꯅꯕ ꯑꯩꯈꯣꯏꯒꯤ ꯐꯤ ꯈꯔ ꯑꯊꯥꯕ ꯑꯃ ꯑꯩꯈꯣꯏ ꯈꯨꯕꯥꯛꯃꯨꯛ ꯄꯥꯛꯄ ꯑꯃ ꯂꯩꯕꯗꯣ ꯑꯗꯨꯗꯨ ꯂꯩꯕ ꯅꯠꯇ꯭ꯔꯣ ꯑꯣ ꯍꯣꯏ ꯍꯣꯏ ꯑꯗꯨꯗꯤ ꯃꯆꯨꯗꯤ ꯑꯌꯥꯝꯕ ꯑꯗꯨꯝ ꯂꯣꯏꯅꯃꯛ ꯑꯗꯨꯝ ꯈꯜꯂꯨꯔꯒ ꯄꯨꯔꯛꯑꯒ ꯌꯨꯝꯒꯤ ꯀꯥꯡꯕꯨꯅ ꯄꯥꯝꯗ꯭ꯔꯦ ꯈꯣꯠꯇ꯭ꯔꯦ ꯀꯥꯏꯅꯒ ꯍꯟꯕ ꯌꯥꯅꯤꯀꯣ ꯑꯣ ꯑꯣ ꯍꯣꯏ ꯍꯣꯏ ꯑꯗꯨꯗꯤ ꯌꯥꯝ ꯅꯨꯡꯉꯥꯏꯖꯔꯦ ꯑꯗꯣ ꯍꯌꯦꯡ ꯂꯥꯛꯑꯝꯗꯥꯏꯗ ꯑꯗꯨꯝ ꯀꯩꯅꯣ ꯇꯧꯔꯒ ꯑꯗꯨꯝ ꯑꯩ ꯂꯥꯛꯆꯔꯒꯦ ꯑꯗꯨꯒ ꯑꯗꯨꯝ ꯊꯤꯖꯔꯛꯑꯒꯦ ꯁꯣꯝꯒꯤ ꯗꯨꯀꯥꯟꯗꯨ ꯍꯪꯖꯔꯛꯑꯒꯦ ꯑꯗꯒꯤ ꯊꯪꯅ ꯊꯪꯅꯕꯗ ꯑꯗꯨ ꯀꯩꯅꯣꯗꯤ ꯃꯃꯟꯗꯤ ꯇꯥꯊꯣꯛ ꯇꯥꯁꯤꯟ ꯅꯣꯏꯗꯤ ꯀꯃꯥꯏꯅ ꯆꯠꯂꯤ ꯃꯣꯏ ꯄꯤꯁꯇ ꯃꯁꯤꯡ ꯆꯠꯄ꯭ꯔꯣ ꯑꯗꯨꯒ ꯅꯣꯏꯒꯤ ꯃꯁꯤꯡ ꯑꯁꯨꯛ ꯂꯧꯕꯗ ꯇꯥꯏ ꯀꯥꯏꯅ ꯍꯥꯏꯕꯒꯗꯤ ꯂꯩꯕ꯭ꯔꯣ ꯑꯣ ꯍꯣꯏ ꯍꯣꯏ ꯑꯗꯨꯁꯨ ꯂꯥꯛꯀꯦ ꯈꯔ ꯈꯔ ꯍꯦꯛ ꯌꯦꯡꯕꯤꯔꯣ ꯍꯣ ꯑꯩ ꯑꯗꯨꯝ ꯄꯨꯔꯒ ꯑꯩ ꯂꯥꯛꯆꯔꯒꯦ ꯑꯥ ꯍꯣꯏ ꯍꯣꯏ ꯊꯝꯕꯤꯔꯣ ꯊꯝꯕꯤꯔꯣ